ꯃꯅꯤꯄꯨꯔꯗ ꯂꯩꯔꯤꯕ ꯑꯅꯥ ꯂꯥꯏꯌꯦꯡꯁꯤꯡ ꯑꯁꯤ ꯑꯇꯣꯞꯄ ꯏꯁꯇꯦꯠ ꯁꯤꯡꯒ ꯌꯦꯡꯅꯕꯗꯗꯤ ꯑꯗꯨꯝ ꯈꯔ ꯈꯦꯠꯅꯕ ꯑꯩꯈꯣꯏꯅ ꯎꯕ ꯐꯪꯖꯔꯦ ꯃꯔꯝꯗꯤ ꯁꯔꯀꯥꯔꯒꯤ ꯑꯣꯏꯕ ꯂꯩꯔꯤꯕ ꯑꯅꯥ ꯂꯥꯏꯌꯦꯡ ꯁꯪꯁꯤꯡ ꯑꯁꯤꯗ ꯂꯩꯔꯤꯕ ꯈꯨꯁꯨ ꯈꯨꯠꯂꯥꯏ ꯑꯃꯗꯤ ꯍꯤꯗꯥꯛ ꯂꯥꯡꯊꯁꯤꯡ ꯑꯁꯤ ꯌꯥꯝꯅ ꯃꯔꯥꯡ ꯀꯥꯏꯗꯦ ꯌꯥꯠꯄ ꯃꯔꯝꯅ ꯑꯅꯥꯕꯁꯤꯡꯗꯁꯨ ꯈꯨꯗꯣꯡꯆꯥꯗꯕ ꯀꯌꯥ ꯃꯥꯏꯌꯣꯛꯅꯩ ꯑꯗꯨꯒ ꯄ꯭ꯔꯥꯏꯚꯦꯠꯇꯗꯤ ꯑꯅꯥꯕꯁꯤꯡ ꯑꯁꯦ ꯄꯨꯈꯠꯄꯒꯁꯨ ꯃꯈꯣꯏꯅ ꯌꯥꯝ ꯊꯨꯅꯁꯨ ꯂꯥꯏꯌꯦꯡꯕꯤ ꯑꯗꯨꯒ ꯄꯩꯁꯥ ꯈꯔ ꯆꯪꯖꯔꯒꯁꯨ ꯈꯨꯠꯁꯨ ꯈꯨꯠꯂꯥꯏ ꯑꯃꯗꯤ ꯍꯤꯗꯥꯛ ꯂꯥꯡꯊꯛꯁꯤꯡ ꯌꯥꯝꯅ ꯃꯔꯥꯡ ꯀꯥꯏꯅ ꯂꯩꯕꯅ ꯑꯅꯥꯕꯁꯤꯡꯕꯨ ꯌꯦꯡꯕꯗ ꯌꯥꯝꯅ ꯈꯨꯗꯣꯡꯆꯥꯕ ꯍꯥꯏꯕꯗꯨ ꯑꯣꯏ